ꯌꯥꯝ ꯐꯖꯟꯅꯗꯤ ꯍꯣꯡꯂꯦ ꯍꯥꯟꯅꯗꯒꯤ ꯁꯉꯥꯏ ꯐꯦꯁꯇꯤꯕꯦꯜꯖꯦ ꯌꯥꯝ ꯄꯤꯛꯅ ꯇꯧꯔꯝꯕꯅꯦ ꯑꯗꯨꯕꯨ ꯍꯧꯖꯤꯛꯇꯤ ꯌꯥꯝ ꯆꯥꯎꯅ ꯁꯤꯜꯂꯦ ꯗ꯭ꯔꯤꯁꯇ꯭ꯔꯤꯛ ꯈꯨꯗꯤꯡꯒꯤ ꯑꯣꯏꯅ ꯑꯍꯣꯡꯕ ꯍꯥꯏꯔꯒꯗꯤ ꯃꯄꯥꯜ ꯂꯝꯒꯤ ꯄꯣꯠ ꯆꯩ ꯑꯩꯈꯣꯏ ꯑꯁꯤꯗ ꯐꯪ ꯐꯪꯗꯕꯁꯤꯡ ꯌꯥꯝ ꯂꯥꯏꯅ ꯐꯪꯍꯜꯂꯦ ꯑꯩꯈꯣꯏꯒꯤ ꯑꯁꯤꯗ ꯐꯪꯕ ꯄꯣꯠꯁꯤꯡꯁꯨ ꯃꯄꯥꯜ ꯂꯝꯗ ꯌꯥꯝꯅ ꯂꯥꯏꯅ ꯐꯪꯍꯜꯂꯦ ꯑꯗꯨꯒꯤꯁꯨ ꯃꯊꯛꯇ ꯏꯁꯩ ꯅꯨꯡꯃꯥꯏꯒꯤ ꯊꯧꯔꯝ ꯍꯥꯞꯄꯤꯗꯅ ꯉꯥꯏꯍꯥꯛꯇꯪ ꯑꯣꯏꯔꯁꯨ ꯃꯌꯥꯝꯁꯦ ꯄꯣꯊꯥꯕ ꯐꯪꯍꯜꯂꯤ